ꯍꯜꯂꯣ ꯑꯣ ꯁꯤꯕꯨ ꯂꯝꯖꯤꯡꯕ ꯀꯦꯞ ꯑꯣꯏꯕꯤꯔꯕ꯭ꯔꯣ ꯑꯣ ꯍꯣꯏ ꯍꯣꯏ ꯃꯥꯅꯦ ꯑꯩ ꯇꯣꯞ ꯈꯣꯡꯅꯥꯡꯈꯣꯡꯗꯒꯤ ꯉꯥꯟꯊꯣꯏꯅꯦ ꯑꯩ ꯉꯔꯥꯡ ꯁꯤꯒꯤ ꯂꯝꯖꯤꯡꯕ ꯀꯦꯞꯇꯒꯤ ꯑꯩ ꯒꯥꯔꯤ ꯋꯥꯏꯖꯈꯤꯕꯗꯣ ꯑꯥ ꯍꯥꯏꯗꯤ ꯒꯥꯔꯤꯗꯣ ꯑꯩꯅ ꯑꯩ ꯇꯣꯞ ꯈꯣꯡꯅꯥꯡꯈꯣꯡꯗꯒꯤ ꯑꯣꯏꯖꯔꯒꯁꯨ ꯑꯩꯅ ꯑꯩꯒꯤ ꯏꯆꯦꯗꯣ ꯑꯥ ꯅꯝꯕꯣꯜꯗꯒꯤ ꯑꯅꯥꯕ ꯌꯥꯎꯕꯒꯤꯗꯃꯛꯇ ꯑꯩꯅ ꯒꯥꯔꯤꯗꯣ ꯋꯥꯏꯖꯕꯅꯤ ꯑꯅꯥꯕꯗꯣ ꯌꯥꯝ ꯁꯦꯔꯤꯌꯁ ꯑꯣꯏꯔꯛꯄꯗ ꯑꯩꯅ ꯄꯨꯔꯒ ꯆꯠꯂꯒꯗꯤ ꯈꯤꯇꯪ ꯊꯨꯒꯗ꯭ꯔꯅ ꯑꯩꯁꯤ ꯄꯨꯖꯕꯅꯤ ꯑꯧ ꯑꯗꯨꯗꯨꯒꯗꯤ ꯒꯥꯔꯤꯗꯣ ꯃꯤ ꯑꯩꯈꯣꯏꯅ ꯋꯥꯏꯖꯔꯤꯕ ꯒꯥꯔꯤꯗꯣ ꯄꯩꯁꯥ ꯇꯤꯡꯅ ꯃꯇꯝ ꯃꯥꯡꯅ ꯑꯩꯈꯣꯏꯁꯨ ꯄꯩꯁꯥ ꯇꯤꯡꯅ ꯋꯥꯏꯖꯔꯤꯅꯦ ꯑꯗꯨꯒ ꯒꯥꯔꯤꯗꯨꯕꯨ ꯑꯣ ꯑꯅꯥꯕ ꯍꯥꯞꯀꯠꯂꯛꯄꯗ ꯒꯥꯔꯤꯗꯨꯕꯨ ꯑꯅꯥꯕꯒꯤ ꯃꯀꯣꯛ ꯐꯥꯎꯕ ꯂꯩꯈꯣꯝ ꯇꯩ ꯒꯥꯔꯤ ꯃꯅꯨꯡꯗꯨꯁꯨ ꯑꯃꯇ ꯁꯦꯡꯇꯣꯛꯄꯤꯔꯛꯇ꯭ꯔ ꯃꯥꯜꯂꯦ ꯑꯦꯃꯥꯔꯖꯦꯟꯁꯤ ꯑꯣꯏꯅ ꯄꯨꯈꯠꯆꯔꯤꯕ ꯑꯅꯥꯕꯗꯣ ꯀꯤꯂꯣꯃꯤꯇꯔ ꯃꯉꯥ ꯇꯔꯥ ꯃꯨꯛꯇꯪ ꯆꯠꯄ ꯍꯧꯔꯛꯑ ꯀꯥꯟꯗ ꯍꯣꯏ ꯍꯣꯏ ꯃꯤꯅꯤꯠ ꯇꯔꯥ ꯃꯨꯛꯀꯤ ꯖꯔꯅꯤ ꯆꯠꯄ ꯍꯧꯔꯛꯑꯀꯥꯟ ꯒꯥꯔꯤꯗꯣ ꯄꯪꯆꯔ ꯑꯣꯏꯔꯛꯑꯦ ꯑꯗꯨꯗꯤ ꯑꯅꯥꯕꯗꯣ ꯂꯝꯕꯤ ꯃꯌꯥꯏꯗꯨꯗ ꯂꯩꯔꯦ ꯑꯩꯈꯣꯏꯅ ꯄꯨꯈꯠꯇꯣꯔꯤꯗꯤ ꯔꯤꯝꯁꯇꯅꯤ ꯔꯤꯝꯁꯇ ꯌꯥꯔꯣꯏ ꯍꯥꯏ ꯇꯥꯔꯒꯁꯨ ꯁꯤꯖꯗ ꯄꯨꯈꯠꯅꯕꯅ ꯑꯩꯈꯣꯏꯁꯦ ꯑꯦꯔꯦꯟꯖ ꯇꯧꯔꯒ ꯆꯠꯆꯕꯅꯤ ꯑꯗꯨꯒ ꯂꯝꯕꯤꯗꯨꯗ ꯒꯥꯔꯤꯗꯣ ꯌꯥꯗꯗꯅ ꯂꯩꯔꯕꯅꯤꯅ ꯃꯇꯝ ꯀꯌꯥꯝ ꯃꯥꯡꯍꯜꯂꯦ ꯒꯥꯔꯤꯗꯣ ꯃꯇꯝ ꯃꯥꯡꯉꯒ ꯂꯩꯔꯕꯅꯤꯅ ꯑꯅꯥꯕꯗꯨꯗꯤ ꯁꯣꯝꯗ ꯁꯦꯔꯤꯌꯁ ꯑꯣꯏꯁꯤꯜꯂꯛꯑꯦ ꯒꯥꯔꯤꯗꯨ ꯄꯪꯆꯔ ꯑꯣꯏꯔꯒ ꯂꯩꯔꯦ ꯒꯥꯔꯤꯗꯨ ꯁꯥꯔꯕꯤꯁꯇꯨ ꯆꯠꯇ꯭ꯔꯤꯉꯩꯒꯤ ꯃꯃꯥꯡꯗ ꯈꯖꯤꯛꯇꯪ ꯒꯥꯔꯤꯗꯨꯕꯨ ꯆꯦꯛ ꯇꯧꯕꯤꯕꯁꯤꯕꯨ ꯀꯌꯥꯝ ꯀꯥꯏꯕꯤꯒꯦ ꯃꯌꯥꯝꯒꯤꯗꯃꯛꯇ ꯁꯥꯔꯕꯤꯁꯁꯨ ꯇꯧꯕ ꯒꯥꯔꯤꯗꯨꯃ ꯂꯧꯗ꯭ꯔꯤꯉꯩꯒꯤ ꯄꯨꯗ꯭ꯔꯤꯉꯩꯒꯤ ꯃꯃꯥꯡꯗ ꯀꯔꯤ ꯌꯥꯔꯤ ꯀꯔꯤ ꯌꯥꯗꯦ ꯅꯥꯟꯕ꯭ꯔꯥ ꯃꯣꯠꯄ꯭ꯔꯥ ꯍꯥꯏꯕꯗꯨꯁꯨ ꯈꯤꯇꯪ ꯆꯦꯛ ꯇꯧꯊꯣꯛꯄꯤꯔꯒꯗꯤ ꯐꯒꯗꯕꯅꯤ ꯑꯅꯥꯕꯒꯤ ꯐꯤꯕꯝꯗꯣ ꯀꯔꯤꯒꯨꯝꯕ ꯀꯅꯥ ꯂꯩꯖꯗꯕ ꯀꯅꯥꯝ ꯈꯪꯖꯗꯕ ꯃꯤꯅ ꯋꯥꯏꯕ ꯑꯣꯏꯔꯝꯃꯗꯤ ꯑꯅꯥꯕꯗꯨ ꯁꯤꯕꯅ ꯁꯣꯏꯗꯅ ꯍꯥꯟꯒꯅꯤ ꯃꯔꯝꯗꯤ ꯑꯩꯈꯣꯏꯅ ꯂꯝꯕꯤꯗꯨꯗ ꯑꯅꯥꯕꯗꯣ ꯌꯥꯝ ꯍꯦꯟꯖꯤꯜꯂꯛꯂꯕꯅꯤꯅ ꯑꯇꯣꯞꯄ ꯑꯩꯈꯣꯏ ꯈꯪꯅ ꯆꯥꯟꯅꯕ ꯃꯌꯥꯝ ꯂꯩꯕꯗꯒꯤ ꯑꯊꯨꯕꯗ ꯒꯥꯔꯤꯗꯨ ꯄꯨꯍꯜꯂꯒ ꯁꯤꯐ ꯇꯧꯖꯕꯒꯤ ꯋꯥꯅꯤ ꯅꯠꯇ꯭ꯔꯒꯗꯤ ꯑꯅꯥꯕꯗꯣ ꯂꯝꯕꯤꯗ ꯁꯤꯔꯝꯕꯁꯨ ꯌꯥꯕꯅꯤ ꯑꯗꯨꯅ ꯑꯩꯅ ꯍꯥꯏꯖꯅꯤꯡꯕꯗꯤ ꯍꯣꯏ ꯑꯣ ꯅꯠꯇꯦ ꯅꯠꯇꯦ ꯀꯥꯏꯕ ꯀꯥꯏꯗꯕꯒꯤ ꯋꯥ ꯅꯠꯇꯦ ꯑꯩꯅ ꯍꯥꯏꯕꯗꯤ ꯑꯩꯈꯣꯏ ꯃꯌꯥꯝꯒꯤ ꯁꯥꯔꯕꯤꯁ ꯇꯧꯒꯗꯣꯔꯤꯕ ꯑꯩꯈꯣꯏꯒꯤ ꯏꯆꯤꯟ ꯏꯅꯥꯎꯁꯤꯡꯅ ꯇꯧꯕꯤꯔꯤꯕ ꯁꯥꯟꯕꯤꯔꯤꯕ ꯏꯆꯤꯟ ꯏꯅꯥꯎꯁꯤꯡꯅ ꯒꯥꯔꯤꯗꯨ ꯄꯨꯗ꯭ꯔꯤꯉꯩꯒꯤ ꯃꯥꯡꯑꯣꯏꯅꯅ ꯍꯥꯟꯅ ꯀꯔꯤ ꯌꯥꯔꯤ ꯅꯠꯇ꯭ꯔꯒ ꯀꯔꯤ ꯌꯥꯗꯦ ꯍꯥꯏꯕꯗꯣ ꯆꯦꯛ ꯇꯧꯕꯤꯌꯨ ꯃꯇꯨꯡꯗꯗꯤ ꯑꯩꯉꯣꯟꯗ ꯊꯣꯛꯈꯤꯕ ꯑꯁꯨꯃꯥꯏꯅ ꯑꯇꯣꯞꯄ ꯃꯤꯑꯣꯏꯁꯤꯡꯗ ꯑꯇꯣꯞꯄꯗ ꯊꯣꯛꯍꯟꯗꯅꯕ ꯍꯥꯏꯖꯕꯒꯤ ꯋꯥꯅꯤꯗ ꯑꯩꯅ ꯌꯥꯝ ꯁꯥꯎꯗꯅ ꯍꯥꯏꯕꯒꯤ ꯋꯥ ꯅꯠꯇꯦ ꯍꯣꯏ ꯁꯥꯎꯁꯨ ꯁꯥꯎꯔꯤꯕꯅꯤ ꯑꯅꯥꯕꯗꯣ ꯑꯩꯒꯤ ꯏꯆꯦꯒꯤ ꯐꯤꯕꯝꯗꯣ ꯑꯗꯨꯛꯀꯤ ꯃꯇꯤꯛ ꯂꯨꯗꯅ ꯁꯣꯝꯗꯗꯤ ꯊꯨꯅ ꯌꯧꯍꯧꯅꯕ ꯍꯣꯠꯅꯔꯤ ꯁꯣꯝꯗꯗꯤ ꯒꯥꯔꯤ ꯄꯪꯆꯔ ꯑꯣꯏꯁꯤꯜꯂꯛꯑꯦ ꯍꯣꯏꯅꯦ ꯍꯣꯏꯅꯦ ꯑꯗꯨꯕꯨꯗꯤ ꯆꯨꯝꯃꯤꯅꯦ ꯁꯣꯏꯗꯕ ꯉꯝꯕ ꯀꯅꯥꯝ ꯌꯥꯎꯗꯦ ꯍꯥꯏꯕꯗꯣ ꯌꯥꯝ ꯆꯨꯝꯃꯤ ꯁꯣꯏꯗꯕ ꯉꯝꯕ ꯀꯅꯥꯝ ꯌꯥꯎꯗꯦ ꯍꯥꯏꯔꯒꯕꯨ ꯁꯥꯔꯕꯤꯁ ꯇꯧꯔꯤꯕꯗꯨꯗꯤ ꯏꯁꯥꯅ ꯆꯦꯛꯁꯤꯟꯅ ꯌꯦꯡꯕꯤꯐꯝ ꯊꯣꯛꯇꯕ꯭ꯔꯥ ꯍꯥꯏꯕꯅꯤꯗ ꯑꯥꯔꯒꯨꯃꯦꯟ ꯇꯧꯅꯕꯒꯤ ꯋꯥ ꯅꯠꯆꯗꯦ ꯂꯝꯖꯤꯡꯕꯒꯤ ꯏꯆꯤꯟ ꯏꯅꯥꯎꯁꯤꯡꯗ ꯑꯩꯅ ꯍꯥꯏꯖꯅꯤꯡꯕꯗꯤ ꯃꯇꯨꯡ ꯇꯥꯔꯛꯄ ꯃꯇꯝꯗꯗꯤ ꯑꯩꯈꯣꯏꯒꯨꯝꯕ ꯃꯤꯆꯝ ꯀꯅꯥ ꯀꯥꯅꯒꯨꯝꯕ ꯒꯥꯔꯤ ꯂꯩꯖꯗꯕꯁꯤꯡꯅ ꯋꯥꯏꯕ ꯃꯇꯝꯗ ꯑꯊꯨꯕꯒꯤ ꯅꯠꯇ꯭ꯔꯒ ꯏꯃꯥꯔꯖꯦꯟꯁꯤ ꯑꯣꯏꯅ ꯑꯩꯈꯣꯏꯅ ꯑꯅꯥ ꯑꯌꯦꯛꯀꯤ ꯑꯇꯣꯞꯄ ꯀꯣꯏꯕ ꯆꯠꯄꯅꯤ ꯍꯥꯏꯌꯨ ꯌꯥꯏ ꯑꯗꯒꯤ ꯑꯩꯈꯣꯏ ꯇꯣꯡꯉꯥꯟꯕ ꯃꯥꯔꯀꯦꯇꯤꯡꯅꯤ ꯀꯣꯏꯕꯒꯤꯅꯤ ꯑꯇꯣꯞꯄ ꯌꯨꯝꯗ ꯆꯠꯄꯒꯤꯅꯤ ꯍꯥꯏꯔꯣ ꯀꯩꯁꯨ ꯀꯥꯏꯗꯦ ꯑꯅꯥꯕꯒꯤ ꯄꯨꯈꯠꯄ ꯃꯇꯝꯗ ꯒꯥꯔꯤꯗꯨ ꯄꯪꯆꯔ ꯑꯣꯏꯔꯒꯗꯤ ꯑꯅꯥꯕꯗꯨꯅ ꯑꯣꯏꯔꯝꯒꯗꯧꯔꯤꯕ ꯐꯤꯕꯝꯗꯨ ꯀꯔꯤꯅꯣ ꯍꯥꯏꯕꯗꯨ ꯃꯌꯥꯝ ꯈꯤꯇꯪ ꯈꯟꯕꯤꯌꯣ ꯍꯥꯏꯖꯕꯅꯤꯗ ꯏꯆꯤꯟ ꯏꯅꯥꯎꯁꯤꯡ ꯌꯥꯝꯅ ꯁꯛ ꯇꯥꯈꯠꯂꯤ ꯍꯥꯏꯕꯤꯔꯤꯗꯣ ꯁꯛ ꯇꯥꯈꯠꯄꯒꯤ ꯋꯥ ꯅꯠꯆꯗꯦ ꯃꯇꯨꯡ ꯃꯅꯥꯎꯗꯤ ꯁꯤꯒꯨꯝꯕꯁꯦ ꯑꯃꯨꯛ ꯍꯟꯅ ꯊꯣꯛꯍꯟꯕꯤꯒꯅꯨꯅ ꯑꯩꯅ ꯂꯝꯖꯤꯡꯕ ꯏꯆꯤꯟ ꯏꯅꯥꯎ ꯂꯝꯖꯤꯡꯕꯒꯤ ꯒꯥꯔꯤ ꯁꯥꯟꯇꯣꯛꯄꯤꯔꯤꯕ ꯏꯆꯤꯟ ꯏꯅꯥꯎꯁꯤꯡꯒꯤ ꯑꯣꯐꯤꯁꯦꯜꯁꯤꯡꯗ ꯑꯩꯅ ꯍꯥꯏꯖꯔꯤ ꯀꯩꯗꯧ ꯉꯝꯒꯦꯕ ꯀꯩꯗꯧ ꯉꯝꯒꯦ ꯍꯥꯏꯁꯤꯕꯨ ꯌꯥꯝꯅ ꯐꯥꯎꯕꯤꯕꯒꯤ ꯋꯥꯔꯣ ꯐꯔꯦ ꯐꯔꯦ ꯑꯗꯨ ꯑꯣꯏ ꯇꯥꯔꯒꯗꯤ ꯁꯥꯔꯕꯤꯁꯁꯦ ꯑꯗꯨꯒꯨꯝꯕ ꯑꯃꯨꯛ ꯍꯟꯅ ꯊꯣꯛꯍꯟꯒꯗꯕ ꯂꯩꯔꯒꯗꯤ ꯒꯥꯔꯤꯒꯤꯁꯦ ꯁꯥꯔꯕꯤꯁ ꯇꯧꯕꯁꯦ ꯑꯩꯅ ꯉꯁꯤꯗꯒꯤ ꯍꯦꯛꯇ ꯊꯤꯡꯖꯤꯟꯖꯔꯅꯤ